ꯁꯥꯟꯅ ꯈꯣꯠꯅꯕꯒꯤ ꯂꯝꯗ ꯑꯩꯈꯣꯏꯅ ꯍꯤꯔꯝ ꯈꯨꯗꯤꯡꯃꯛꯇ ꯖꯨꯋꯥꯔ ꯍꯥꯏꯕ ꯄꯣꯠꯁꯤ ꯄꯨꯁꯜꯂꯛꯄ ꯃꯇꯝꯗ ꯑꯩꯈꯣꯏꯒꯤ ꯃꯥꯔꯨ ꯑꯣꯏꯅ ꯑꯩꯈꯣꯏꯒꯤ ꯍꯣꯝ ꯗꯤꯄꯥꯃꯦꯟ ꯍꯥꯏꯕꯗꯤ ꯄꯨꯂꯤꯁ ꯗꯤꯄꯥꯃꯦꯟꯅ ꯑꯀꯟꯕ ꯃꯥꯑꯣꯡꯗ ꯑꯩꯈꯣꯏꯒꯤ ꯍꯥꯏꯔꯤꯕ ꯊꯕꯛ ꯑꯁꯤꯕꯨ ꯊꯤꯡꯅꯅꯕ ꯑꯩꯈꯣꯏꯒꯤ ꯑꯥꯏꯟ ꯑꯃꯁꯨꯡ ꯅꯤꯌꯣꯝ ꯀꯌꯥ ꯑꯃ ꯆꯂꯥꯏꯗꯨꯅ ꯍꯣꯠꯅꯔꯤ ꯑꯗꯨꯕꯨ ꯌꯥꯝꯅ ꯀꯟꯅ ꯍꯣꯠꯅꯔꯕꯁꯨ ꯑꯩꯈꯣꯏꯒꯤ ꯊꯤꯡꯕ ꯉꯝꯗꯕ ꯄꯣꯠ ꯑꯃꯗꯗꯤ ꯂꯥꯛꯂꯤ ꯃꯔꯨꯑꯣꯏꯅ ꯁꯥꯟꯅꯕ ꯃꯇꯝꯗ ꯑꯩꯈꯣꯏꯒꯤ ꯐꯣꯔ ꯑꯦꯛꯖꯝꯄꯜꯗ ꯑꯩꯈꯣꯏꯅ ꯐꯤꯐꯥ ꯋꯥꯔꯜ ꯀꯞꯇ ꯌꯦꯡꯂꯕꯗ ꯑꯩꯈꯣꯏꯒꯤ ꯃꯦꯠꯆ ꯑꯃ ꯁꯥꯟꯅꯕ ꯃꯇꯝꯗ ꯇꯣꯉꯥꯟ ꯇꯣꯉꯥꯟꯕ ꯑꯩꯈꯣꯏꯒꯤ ꯀ꯭ꯂꯕꯒꯤ ꯃꯤꯁꯤꯡꯅ ꯁꯥꯟꯅꯕ ꯃꯇꯝꯗ ꯑꯩꯈꯣꯏꯅ ꯄꯩꯁꯥꯁꯤ ꯃꯥ ꯃꯥꯒꯤ ꯑꯄꯥꯝꯕ ꯃꯑꯣꯡꯗ ꯊꯥꯟꯅꯕ ꯑꯗꯨꯗꯨꯒ ꯁꯥꯟꯅꯕꯁꯤ ꯇꯁꯦꯡꯅ ꯍꯥꯏꯕ ꯃꯇꯝꯗ ꯖꯨꯋꯔꯔꯣꯝꯗ ꯑꯣꯏꯅ ꯑꯣꯟꯊꯣꯛꯔꯛꯄꯅ ꯑꯩꯈꯣꯏꯒꯤ ꯑꯄꯣꯕ ꯃꯤꯒ ꯉꯁꯥꯏꯒꯤ ꯑꯀꯥꯕ ꯃꯤ ꯑꯗꯨꯒꯤ ꯃꯔꯛꯇ ꯑꯆꯧꯕ ꯀꯟꯐ꯭ꯂꯤꯛ ꯑꯃ ꯊꯣꯛꯂꯛꯄ ꯃꯗꯨꯅ ꯈꯠꯅ ꯆꯩꯅꯕ ꯀꯌꯥ ꯑꯃ ꯊꯣꯛꯂꯄꯅ ꯃꯔꯝ ꯑꯣꯏꯗꯨꯅ ꯍꯤꯔꯝ ꯈꯨꯗꯤꯡꯃꯛꯇ ꯖꯨꯋꯔ ꯍꯥꯏꯁꯤ ꯊꯤꯡꯅꯅꯕ ꯍꯣꯝ ꯗꯤꯄꯥꯃꯦꯟꯅꯁꯨ ꯀꯟꯅ ꯍꯣꯠꯅꯔꯤ ꯑꯗꯨꯒ ꯁꯥꯟꯅꯕ ꯈꯣꯠꯅꯕ ꯃꯇꯝꯗ ꯑꯩꯈꯣꯏꯒꯤ ꯁꯦꯟ ꯊꯥꯅꯕ ꯑꯁꯤꯅ ꯍꯤꯔꯝ ꯈꯨꯗꯤꯡꯃꯛꯇ ꯑꯩꯈꯣꯏꯒꯤ ꯑꯃꯥꯡꯕ ꯑꯃꯁꯨꯡ ꯐꯠꯇꯕ ꯑꯣꯏꯍꯜꯛꯏ